ꯂꯣꯜꯒꯤ ꯃꯇꯥꯡ ꯃꯅꯤꯄꯨꯔꯤ ꯂꯣꯜꯒꯤ ꯃꯇꯥꯡꯗ ꯂꯥꯟꯅ ꯆꯠꯀꯟꯕ ꯋꯥꯍꯩ ꯃꯈꯜ ꯈꯔ ꯈꯇꯪ ꯅꯠꯇ꯭ꯔꯦ ꯃꯌꯥꯝ ꯂꯩꯔꯦ ꯑꯩꯅ ꯑꯃꯨꯛ ꯍꯟꯅ ꯃꯌꯥꯝ ꯑꯃ ꯃꯃꯤꯡ ꯄꯜꯂꯒ ꯍꯥꯏꯔꯨꯗ꯭ꯔꯁꯨ ꯌꯥꯔꯦ ꯕꯦꯗ ꯀꯝꯃꯦꯟ ꯅꯠꯇꯔꯒ ꯕꯦꯗ ꯋꯥꯔꯗꯁ ꯅꯠꯕꯒꯤ ꯋꯥꯔꯤꯅꯦ ꯑꯩꯅ ꯍꯥꯏꯁꯦ ꯍꯥꯏꯕꯗꯤ ꯋꯥꯍꯩꯗ ꯑꯩꯅ ꯍꯥꯏꯅꯤꯡꯂꯤꯕ ꯑꯥꯔꯊꯗ ꯇꯣꯟꯗ ꯍꯥꯏꯇꯔꯦ ꯇꯣꯟꯗ ꯑꯦꯚꯔꯤꯊꯤꯡ ꯋꯥ ꯍꯥꯏꯕꯁꯤ ꯋꯥ ꯈꯨꯗꯤꯡꯃꯛ ꯇꯣꯟꯒꯤ ꯃꯈꯥ ꯄꯣꯜꯂꯦ ꯀꯣ ꯇꯣꯟꯁꯤꯅ ꯀꯩꯒꯨꯝꯕ ꯌꯥꯝꯅ ꯂꯨꯝꯅ ꯍꯥꯏꯕ ꯀꯥꯟꯗꯅ ꯑꯥꯔꯊ ꯑꯃ ꯑꯣꯏꯕ ꯌꯥꯝꯅ ꯌꯥꯡꯅ ꯍꯥꯏꯕꯗ ꯑꯥꯔꯊ ꯑꯃ ꯑꯣꯏꯕ ꯃꯁꯤꯗꯤ ꯂꯦꯡꯒ꯭ꯋꯣꯏꯖ ꯑꯃꯒꯤꯗꯤ ꯈꯪꯗ꯭ꯔꯦ ꯑꯗꯨꯒ ꯃꯅꯤꯄꯨꯔꯤꯒꯤ ꯑꯣꯏꯅꯗꯤ ꯁꯤꯒꯤ ꯀꯦꯁꯁꯤ ꯇꯣꯟꯁꯦ ꯌꯥꯝ ꯆꯥꯎꯕ ꯑꯦꯔꯤꯌꯥ ꯑꯃꯅꯤ ꯃꯅꯤꯄꯨꯔꯤ ꯒ꯭ꯔꯃꯥꯔꯗꯁꯨ ꯌꯥꯝ ꯆꯥꯎꯅ ꯄꯥꯛ ꯁꯟꯅ ꯇꯝꯃꯤ ꯑꯗꯣ ꯑꯩꯈꯣꯏꯒꯤ ꯇꯣꯟꯁꯤꯗ ꯇꯣꯟꯁꯤ ꯚꯣꯀꯦꯜ ꯇꯣꯟꯁꯦ ꯌꯥꯝꯅ ꯍꯥꯏꯕꯒ ꯌꯥꯝꯅ ꯍꯥꯏꯕꯒ ꯃꯥꯟꯅꯗꯕꯒꯨꯝ ꯋꯥꯍꯩ ꯈꯨꯗꯤꯡꯃꯛ ꯃꯥꯒꯤ ꯃꯥꯒꯤ ꯁꯦꯟꯇꯦꯟꯁꯇꯨꯒꯤ ꯃꯇꯨꯡ ꯏꯟꯅ ꯌꯥꯎꯔꯤꯕ ꯇꯣꯟ ꯄꯨꯊꯣꯛꯄ ꯋꯥꯍꯩꯗꯣ ꯑꯗꯨꯒꯤ ꯃꯈꯥ ꯄꯣꯜꯂꯤ ꯑꯗꯣ ꯑꯗꯨꯅ ꯃꯔꯝ ꯑꯣꯏꯔꯒ ꯃꯥꯒꯤ ꯂꯣꯜꯂꯤꯕ ꯁꯦꯟꯇꯦꯟꯁ ꯇꯨ ꯁꯦ ꯑꯃ ꯑꯣꯏꯕ ꯑꯥꯔꯊ ꯍꯟꯕꯗꯅ ꯑꯃ ꯑꯣꯏꯕ ꯇꯣꯟ ꯇꯣꯟꯗꯨꯒꯤ ꯃꯇꯨꯡ ꯏꯟꯅ ꯑꯥꯔꯊꯗꯣ ꯍꯟꯒꯅꯤ ꯃꯁꯤꯅꯤ ꯃꯅꯤꯄꯨꯔꯤ ꯂꯣꯜꯒꯤ ꯃꯇꯥꯡꯗ ꯈꯦꯠꯅꯕ ꯂꯩꯕ ꯑꯩꯈꯣꯏꯒꯤ ꯑꯔꯨꯕ ꯋꯥꯍꯩ ꯍꯥꯏꯇꯔꯒꯗꯤ ꯑꯩꯗꯤ ꯇꯣꯟꯒꯤ ꯃꯇꯥꯡꯁꯦ ꯑꯣꯏꯅ ꯍꯥꯏꯖꯒꯅꯤ